ꯍꯜꯂꯣ ꯑꯥ ꯍꯣꯏ ꯍꯣꯏ ꯃꯥꯅꯦ ꯑꯣ ꯍꯣꯏ ꯍꯣꯏ ꯑꯩ ꯈꯣꯡꯎꯞ ꯑꯃ ꯂꯧꯅꯤꯡꯉ ꯂꯩꯕ ꯑꯥ ꯁ꯭ꯅꯤꯀꯔꯁꯨ ꯄꯥꯝꯃꯦ

ꯁ꯭ꯅꯤꯀꯔꯁꯇ ꯐ꯭ꯂꯦꯠ ꯐ꯭ꯂꯦꯠ ꯁꯦꯟꯗꯜ ꯍꯣꯏ ꯍꯣꯏ ꯑꯩ ꯅꯨꯄꯥꯒꯤꯅꯦ ꯁꯥꯏꯖ ꯁꯥꯏꯖ

ꯍꯣꯏ ꯍꯣꯏ ꯍꯣꯏ ꯑꯥ ꯕ꯭ꯂꯦꯛꯀꯨꯝꯕ ꯄꯥꯝꯃꯦ ꯑꯥ ꯎꯝ ꯌꯥꯔꯗꯤ ꯍꯣꯝ ꯗꯤꯂꯤꯕꯔꯤ ꯇꯧꯕꯤꯌꯣ

ꯎꯝ ꯎꯝ ꯍꯣꯏ ꯍꯣꯏ ꯍꯣꯏ ꯌꯥꯏꯌꯦ ꯌꯥꯏ ꯑꯥ ꯀꯔꯤ ꯍꯥꯏꯕ ꯑꯥ ꯑꯥ ꯑꯥ ꯑꯗꯨꯝ ꯑꯥ ꯑꯥ ꯑꯥ ꯎꯝ ꯎꯝ ꯎꯝ ꯎꯝ ꯎꯝ ꯎꯝ ꯑꯥ ꯑꯗꯨꯝ ꯐ꯭ꯂꯦꯠ ꯇꯧꯕꯗꯨꯅ ꯄꯥꯝꯃꯦ

ꯑꯥ ꯑꯣꯐ ꯋꯥꯏꯠꯇꯨꯅ ꯄꯥꯝꯃꯦ

ꯑꯣ ꯑꯗꯨꯗꯤ ꯒ꯭ꯔꯦꯅ ꯄꯤꯈ꯭ꯔꯣ ꯍꯣꯏ ꯍꯣꯏ ꯑꯗꯨ ꯒ꯭ꯔꯦꯒ ꯕ꯭ꯂꯦꯛꯇꯨ ꯊꯥꯕꯤꯌꯣ ꯌꯦꯡꯒꯦ ꯑꯩ

ꯍꯣꯏ ꯍꯣꯏ ꯍꯣꯏ ꯌꯥꯝ ꯅꯨꯡꯉꯥꯏꯔꯦ ꯎꯝ